ꯍꯂꯣ ꯁꯤ ꯀꯥꯔ ꯗ꯭ꯔꯥꯏꯚꯔ ꯑꯣꯏꯕꯤꯔꯕ꯭ꯔꯥ ꯑꯩ ꯊꯧꯕꯥꯜꯗꯤꯒꯅꯦ ꯑꯩꯒꯤ ꯏꯃꯥꯟꯅꯕꯤ ꯑꯍꯨꯝꯒ ꯑꯩ ꯊꯕꯛ ꯑꯃ ꯆꯠꯀꯗꯕ ꯂꯩ ꯃꯐꯝ ꯑꯗꯨꯅ ꯀꯪꯂꯥꯗ ꯑꯣꯏꯒꯗꯕꯅꯤ ꯑꯗꯨ ꯁꯣꯝꯅ ꯑꯩꯒꯤ ꯏꯃꯥꯟꯅꯕꯤ ꯑꯍꯨꯝꯁꯤꯒ ꯑꯩ ꯄꯨꯜꯂꯞꯅ ꯊꯧꯕꯥꯜ ꯕꯖꯥꯔꯗꯒꯤ ꯂꯧꯕꯤꯕ ꯂꯥꯛꯄ ꯌꯥꯒꯗ꯭ꯔꯥ ꯍꯪꯖꯒꯦ ꯍꯥꯏꯗꯨꯅ ꯀꯣꯜ ꯇꯧꯖꯔꯛꯄꯅꯤ